ꯕꯦꯅꯤꯐꯤꯠꯁ ꯑꯩꯈꯣꯏꯒꯤ ꯍꯦꯜꯠ ꯆꯦꯀꯞꯀꯤ ꯕꯤꯅꯤꯐꯤꯠꯁꯦ ꯃꯤꯌꯥꯝ ꯈꯣꯏꯒꯤ ꯏꯁꯥꯗ ꯑꯦꯁ ꯑꯦ ꯍ꯭ꯌꯨꯃꯦꯟ ꯑꯃ ꯑꯣꯏꯅ ꯌꯥꯝ ꯀꯥꯅꯩ ꯗꯔꯀꯥꯔ ꯌꯥꯝ ꯇꯥꯏ ꯍꯥꯏꯕ ꯃꯤꯟꯁꯇꯤ ꯔꯦꯒꯨꯂꯔ ꯆꯦꯀꯞ ꯇꯧꯗ꯭ꯔꯗꯤ ꯍꯌꯦꯡꯋꯥꯏ ꯑꯩꯈꯣꯏꯒꯤ ꯂꯩꯅꯥ ꯍꯥꯏꯕꯁꯦ ꯀꯅꯥꯝꯇꯅ ꯈꯪꯗꯦ ꯁꯤ ꯅꯥꯒꯦꯔ ꯑꯁꯤ ꯀꯣꯠꯀꯦꯔ ꯑꯁꯤ ꯑꯣꯏꯒꯦꯔ ꯑꯁꯦ ꯀꯅꯥꯝꯇꯅ ꯈꯪꯗꯦ ꯑꯗꯨꯕꯨ ꯏꯁꯥꯅ ꯑꯩꯈꯣꯏꯒꯤ ꯏꯁꯥ ꯅꯨꯡꯉꯥꯏꯇ꯭ꯔꯗꯤ ꯔꯦꯒꯨꯂꯔ ꯍꯦꯜꯠ ꯆꯦꯀꯞ ꯇꯧꯕꯤꯕ ꯍꯣꯁꯄꯤꯇꯥꯜꯗ ꯑꯣꯏꯔꯣ ꯅꯠꯇ꯭ꯔꯒ ꯑꯅꯛꯄ ꯍꯦꯜꯠ ꯁꯦꯟꯇꯔꯗ ꯑꯣꯏꯔꯣ ꯆꯠꯂꯒ ꯁꯤ ꯈꯣꯠꯂꯤ ꯁꯤ ꯅꯥꯏꯌꯦ ꯅꯠꯇ꯭ꯔꯒ ꯂꯥꯏꯛ ꯁꯤꯝꯄꯜꯗ ꯍꯥꯏꯔꯕꯗ ꯕꯤ ꯄꯤꯒꯨꯝꯕ ꯃꯔꯛ ꯃꯔꯛꯇ ꯋꯤꯛꯂꯤꯗ ꯆꯦꯛ ꯇꯧꯕꯤꯕ ꯁꯤ ꯌꯥꯝ ꯏꯝꯄꯣꯔꯇꯦꯟ ꯑꯣꯏꯌꯦ ꯑꯦꯁ ꯑꯦ ꯍ꯭ꯌꯨꯃꯦꯟꯒꯤ ꯍꯛꯆꯥꯡ ꯑꯃꯅ ꯀꯔꯤ ꯑꯣꯏꯒꯅꯤ ꯍꯥꯏꯕ ꯈꯪꯗꯦ ꯃꯍꯧꯁꯥ ꯑꯩꯈꯣꯏꯒꯤ ꯇꯦꯝꯄꯔꯦꯇꯔꯗ ꯃꯅꯨꯡꯗ ꯌꯥꯎꯔꯤꯕ ꯕꯣꯗꯤꯗ ꯌꯥꯎꯔꯤꯁꯦ ꯃꯈꯜ ꯃꯈꯜ ꯃꯌꯥꯝ ꯌꯥꯝꯃꯦ ꯈꯔꯅ ꯏꯪ ꯇꯞꯄ ꯂꯩꯌꯦ ꯈꯔꯅ ꯑꯁꯥꯕ ꯍꯛꯆꯥꯡ ꯂꯩꯌꯦ ꯑꯗꯨꯅ ꯌꯥꯔꯒꯗꯤ ꯑꯅꯝꯕ ꯋꯤꯛꯂꯤ ꯅꯠꯇ꯭ꯔꯒ ꯋꯥꯟ ꯃꯟꯗ ꯇꯨ ꯇꯥꯏꯝꯁ ꯊ꯭ꯔꯤ ꯇꯥꯏꯝꯁꯀꯨꯝꯕꯁꯦ ꯑꯩꯈꯣꯏꯒꯤ ꯁꯨꯒꯔ ꯑꯣꯏꯔꯣ ꯅꯠꯇ꯭ꯔꯒ ꯑꯩꯈꯣꯏꯒꯤ ꯕ꯭ꯂꯠ ꯄ꯭ꯔꯦꯁꯔ ꯑꯣꯏꯔꯣ ꯅꯠꯇ꯭ꯔꯒ ꯑꯩꯈꯣꯏꯒꯤ ꯑꯇꯣꯞꯄ ꯑꯇꯣꯞꯄ ꯕꯤ ꯄꯤ ꯑꯣꯏꯔꯣ ꯑꯁꯤ ꯃꯌꯥꯝꯁꯤ ꯌꯦꯡꯊꯣꯛꯑꯒ ꯑꯩꯈꯣꯏꯒꯤ ꯐ꯭ꯌꯨꯆꯔꯗ ꯁꯤꯔꯤꯌꯁ ꯑꯣꯏꯗꯅꯉꯥꯏꯒꯤ ꯀꯣ ꯁꯤ ꯑꯃꯁꯤ ꯌꯦꯡꯕꯤꯕ ꯑꯃ ꯑꯗꯨꯒ ꯂꯥꯛꯀꯗꯧꯔꯤꯕ ꯑꯩꯈꯣꯏꯒꯤ ꯍꯛꯆꯥꯡꯗ ꯌꯥꯎꯔꯤꯕ ꯁꯤ ꯃꯌꯥꯝꯁꯦ ꯑꯩꯈꯣꯏꯅ ꯈꯪꯗꯝꯅꯤꯅ ꯃꯅꯨꯡꯗꯗꯤ ꯑꯩꯈꯣꯏ ꯃꯄꯥꯟꯊꯣꯡꯗꯗꯤ ꯌꯥꯝ ꯐꯩ ꯌꯥꯝ ꯍꯦꯜꯗꯤ ꯑꯣꯏ ꯍꯥꯏꯔꯝꯃꯅꯤ ꯑꯗꯨ ꯃꯅꯨꯡꯗꯗꯤ ꯀꯅꯥꯅ ꯈꯪꯏ ꯁꯨꯒꯔ ꯋꯥꯡꯕ ꯅꯠꯇ꯭ꯔꯒ ꯕꯤ ꯄꯤꯁꯦ ꯂꯣ ꯑꯣꯏꯕ ꯑꯁꯤ ꯃꯌꯥꯝꯁꯦ ꯊꯦꯡꯅ ꯃꯇꯨꯡꯗ ꯂꯥꯏꯕꯛ ꯊꯤꯕꯅ ꯂꯥꯏꯕꯛ ꯊꯤꯔꯦ ꯎꯄꯥꯏ ꯂꯩꯇ꯭ꯔꯦ ꯑꯗꯨꯕꯨ ꯂꯥꯏꯕꯛ ꯐꯕ ꯃꯤꯗꯤ ꯑꯗꯨꯛ ꯏꯗꯨ ꯃꯌꯥꯝꯗꯣ ꯈꯪꯗ꯭ꯔꯤꯉꯩꯗ ꯍꯦꯛꯇ ꯔꯤꯖꯟꯗꯣ ꯈꯪꯕꯁꯨ ꯌꯥꯎꯋꯦ ꯑꯗꯨꯅ ꯌꯥꯔꯒꯗꯤ ꯆꯦꯀꯞ ꯇꯧꯕꯤꯕ ꯃꯟꯂꯤꯗ ꯇꯨ ꯇꯥꯏꯝꯁ ꯊ꯭ꯔꯤ ꯇꯥꯏꯝꯁꯦ ꯑꯩꯈꯣꯏꯒꯤ ꯍꯦꯜꯠꯗ ꯌꯥꯝ ꯀꯥꯅꯩ ꯑꯗꯨꯒ ꯍꯣꯁꯄꯤꯇꯥꯜꯗ ꯑꯩꯈꯣꯏꯅ ꯗꯣꯛꯇꯔꯈꯣꯏꯅ ꯄꯤꯔꯤꯕ ꯃꯣꯏꯒꯤ ꯍꯤꯗꯥꯛ ꯄ꯭ꯔꯦꯁꯀ꯭ꯔꯤꯞꯁꯟ ꯃꯌꯥꯝꯁꯦ ꯃꯇꯝ ꯆꯥꯅ ꯆꯥꯕꯤꯕ ꯁꯤ ꯆꯥꯔꯒꯗꯤ ꯍꯌꯦꯡꯋꯥꯏ ꯑꯩꯈꯣꯏꯒꯤ ꯐ꯭ꯌꯨꯆꯔꯗꯁꯨ ꯌꯥꯝ ꯀꯥꯅꯩ ꯑꯗꯨꯒ ꯍꯦꯜꯗꯤ ꯑꯣꯏꯅ ꯑꯃ ꯂꯩꯁꯦ ꯍꯥꯏꯔꯗꯤ ꯌꯥꯝ ꯗꯣꯛꯇꯔꯒꯤ ꯄꯧꯇꯥꯛꯁꯨ ꯂꯧꯕ ꯌꯥꯝ ꯐꯩ ꯑꯗꯨꯅ ꯅꯨꯡꯇꯤꯒꯤ ꯁꯨꯃꯥꯏꯅ ꯑꯩꯈꯣꯏꯒꯤ ꯃꯟꯂꯤ ꯃꯟꯂꯤꯗ ꯕꯦꯅꯤꯐꯤꯠꯁ ꯑꯩꯈꯣꯏꯅ ꯐꯪꯒꯗꯧꯕ ꯑꯗꯨꯒ ꯔꯤꯒꯨꯂꯔ ꯍꯦꯜꯠ ꯆꯦꯀꯞꯁꯦ ꯌꯥꯝꯅ ꯏꯝꯄꯣꯔꯇꯦꯟ ꯑꯣꯏ ꯍꯥꯏꯅ ꯁꯤꯒꯤ ꯇꯣꯄꯤꯛꯇ ꯑꯩ ꯉꯥꯡꯕꯅꯤ